ꯐꯤꯁꯨ ꯐꯤꯖꯥꯝꯒꯤ ꯃꯇꯥꯡꯗꯗꯤ ꯀꯥꯂꯦꯟꯗꯅ ꯅꯨꯡꯉꯥꯏ ꯍꯥꯏꯕꯗꯤ ꯗ꯭ꯔꯥꯏꯌꯔ ꯍꯥꯞꯄꯒꯤ ꯃꯊꯧ ꯇꯥꯗ꯭ꯔꯦ ꯑꯦꯂꯦꯛꯇ꯭ꯔꯤꯛꯁꯤꯇꯤ ꯁꯦꯐ ꯇꯧꯔꯅꯤ ꯐꯤꯗꯣ ꯁꯨꯔꯅꯤ ꯀꯥꯂꯦꯟꯗꯗꯤ ꯁꯨꯔꯒ ꯑꯗꯨꯝ ꯅꯨꯡꯁꯥ ꯀꯟꯕꯅꯤꯅ ꯅꯨꯡꯁꯥꯗ ꯐꯧꯕꯗ ꯑꯗꯨꯝ ꯌꯥꯝꯅ ꯂꯥꯏꯅ ꯀꯪꯉꯤ ꯏꯪꯊꯝ ꯊꯥꯗꯕꯨꯗꯤ ꯗ꯭ꯔꯥꯏꯌꯔ ꯁꯤꯖꯤꯟꯔꯒꯅ ꯅꯨꯡꯉꯥꯏ ꯍꯥꯏꯕꯗꯤ ꯐꯤꯗꯣ ꯑꯊꯥꯕ ꯉꯥꯛꯇ ꯑꯣꯏꯔꯛꯄꯅꯤꯅ ꯗ꯭ꯔꯥꯏꯌꯔ ꯍꯥꯞꯄꯒꯅ ꯊꯨꯅ ꯀꯪꯉꯤ ꯑꯦꯟ ꯁꯥꯝꯇꯨꯁꯤꯗꯤ ꯗ꯭ꯔꯥꯌꯔꯕꯨ ꯍꯥꯞꯄꯒꯗꯤ ꯑꯗꯨꯝ ꯄꯨꯡꯈꯥꯏꯗꯁꯨ ꯀꯪꯉꯦꯕ ꯍꯥꯏꯕꯗꯤ ꯀꯃꯥꯏꯅ ꯍꯥꯏ ꯀꯣꯇꯟꯗꯨꯃꯥꯏꯅ ꯃꯣꯏꯅ ꯏꯁꯤꯡ ꯆꯨꯞꯇꯕꯅꯤꯅ ꯑꯗꯨꯒ ꯏꯁꯤꯡ ꯃꯥꯡꯍꯟꯗꯅꯕ ꯁꯨꯝ ꯍꯣꯠꯅꯖꯩ ꯏꯁꯤꯡ ꯃꯥꯟꯍꯟꯗꯅꯕ ꯃꯆꯨꯝ ꯃꯔꯥꯡꯗꯣ ꯑꯗꯨꯝ ꯊꯝꯃꯤ ꯈꯒ ꯅꯥꯟꯕ ꯃꯆꯨꯝꯗꯨꯗ ꯑꯗꯨꯝ ꯑꯃꯣꯠꯄꯗꯨ ꯊꯥꯗꯣꯛꯄ ꯋꯥꯏꯁꯤꯠ ꯋꯥꯏꯔꯝ ꯇꯧꯕꯒꯤ ꯑꯃꯣꯠ ꯑꯀꯥꯏ ꯑꯃꯣꯠ ꯑꯀꯥꯏ ꯁꯦꯡꯗꯣꯛꯅꯕ ꯋꯥꯏ ꯇꯩꯅꯕ ꯑꯗꯨꯝ ꯇꯧꯋꯤ ꯏꯁꯤꯡꯁꯦ ꯀꯩꯅꯣ ꯐꯤꯁꯨ ꯐꯤꯖꯥꯝꯒꯤ ꯏꯁꯤꯡ ꯃꯆꯨꯝꯁꯦ ꯃꯣꯠꯇ꯭ꯔꯒꯗꯤ ꯑꯗꯨꯝ ꯊꯝꯖꯤꯜꯂꯒ ꯑꯗꯨꯝ ꯔꯤꯌꯨꯁ ꯇꯧꯋꯤ ꯑꯗꯨꯅꯤ ꯑꯗꯨꯒ ꯐꯤꯔꯣꯟ ꯑꯉꯧꯕꯒꯨꯝꯕ ꯑꯗꯒꯤ ꯃꯨꯒꯥꯒꯨꯝꯕ ꯌꯥꯎꯕꯅ ꯌꯥꯝꯅ ꯗꯦꯂꯤꯀꯦꯠ ꯑꯣꯏꯅ ꯁꯨꯏ ꯍꯥꯏꯕꯗꯤ ꯑꯇꯩ ꯃꯆꯨ ꯃꯔꯥꯡꯒ ꯃꯤꯛꯁ ꯇꯧꯗꯦ ꯁꯨꯝꯕꯗꯁꯨ ꯀꯟꯅ ꯁꯨꯝꯗꯦ ꯅꯨꯡꯁꯤꯠ ꯈꯔ ꯁꯤꯠꯄ ꯎꯔꯨꯝ ꯃꯐꯝꯗ ꯐꯧꯋꯤ ꯈꯔ ꯗꯦꯂꯤꯀꯦꯠ ꯑꯣꯏꯕ ꯐꯤꯅ